ꯅꯣꯏ ꯑꯌꯨꯔꯚꯦꯗꯤꯛꯀꯤ ꯗꯨꯀꯥꯟ ꯑꯃ ꯐꯝꯃꯦ ꯍꯥꯏꯖꯦ ꯀꯗꯥꯏ ꯖꯒꯥꯗꯅꯣ ꯐꯝꯃꯤꯗꯨꯕꯣ ꯄꯣꯔꯣꯝꯄꯥꯠ ꯈꯣꯡꯅꯥꯡ ꯑꯅꯤ ꯀꯥꯔꯛꯇꯔꯣ ꯅꯣꯏ ꯐꯝꯃꯤꯗꯣ ꯑꯗꯨ ꯄꯨꯡ ꯀꯌꯥꯗꯒ ꯍꯥꯡꯒꯦ ꯑꯩꯗꯤ ꯑꯌꯨꯛꯇ ꯂꯥꯛꯎꯔꯦꯅꯦ ꯑꯁ ꯑꯩꯗꯤ ꯑꯩꯗꯤ ꯉꯔꯥꯡ ꯅꯨꯡꯗꯥꯡ ꯄꯨꯡ ꯃꯉꯥꯗ ꯂꯥꯛꯑꯦ ꯑꯗꯨꯒ ꯑꯩꯗꯤ ꯍꯥꯡꯉꯝ ꯐꯥꯔꯃꯥꯁꯤ ꯃꯌꯥꯝꯒꯤꯗꯨꯃꯥꯏꯅꯒ ꯍꯥꯡꯉꯝꯅꯦꯅ ꯅꯣꯏꯗꯤ ꯆꯥꯛꯇꯣꯛꯑ ꯂꯥꯛꯏꯖꯥꯠꯅꯤꯗꯅ ꯑꯗꯣ ꯄꯣꯠꯇꯣ ꯍꯥꯡꯉꯝꯗ꯭ꯔꯦ ꯑꯗꯨꯗ ꯑꯗꯨꯗꯤ ꯄꯨꯡ ꯄꯨꯡ ꯀꯌꯥꯗ ꯂꯣꯟꯒꯦ ꯑꯥ ꯑꯥ ꯑꯣ ꯅꯠꯇꯦꯗ ꯑꯩꯁꯨ ꯊꯕꯛ ꯆꯠꯂꯒ ꯑꯗꯨꯗ ꯑꯣꯏꯅ ꯆꯪꯖꯔꯛꯀꯦ ꯇꯧꯕ ꯑꯗꯨꯗ ꯍꯥꯏꯗꯤ ꯌꯨꯝꯗ ꯑꯃꯨꯛ ꯍꯟꯗꯕꯤꯗꯀꯣ ꯑꯗꯨꯗ ꯆꯪꯉꯛꯑꯒꯗꯤ ꯂꯝꯕꯤ ꯊꯣꯛꯑꯦꯕ ꯑꯩꯒꯤ ꯆꯠꯄꯒꯤ ꯂꯝꯕꯤꯗ ꯑꯗꯨ ꯆꯪꯉꯛꯀꯦ ꯇꯧꯕ ꯑꯗꯨꯗ ꯑꯗ ꯑꯩꯗꯤ ꯑꯗꯨꯗ ꯆꯨꯝꯅ ꯑꯩꯅ ꯀꯩꯅꯣꯒꯤ ꯑꯇꯣꯞꯄꯒꯤꯗꯤ ꯍꯤꯗꯥꯛꯇꯣ ꯆꯥꯅꯤꯡꯗꯦꯕ ꯑꯌꯨꯔꯚꯦꯗꯤꯛꯀꯤ ꯑꯣꯏꯅ ꯑꯗꯨꯒꯤ ꯑꯣꯏꯅ ꯆꯥꯅꯤꯡꯕ ꯍꯤꯗꯥꯛꯇꯣ ꯀꯩꯅꯣꯒꯤꯅꯦꯕ ꯈꯨ ꯈꯔ ꯈꯔ ꯅꯨꯡꯉꯥꯏꯇꯦꯕꯀꯣ ꯑꯗꯨꯒꯤ ꯄꯣꯠꯇꯣ ꯂꯧꯒꯦ ꯇꯧꯕ ꯑꯗꯨꯗ ꯂꯥꯛꯑꯒ ꯑꯣꯏꯅ ꯇꯥꯟꯅꯔꯁꯦ ꯃꯃꯤꯡꯗꯣ ꯏꯇꯩꯃꯅꯁꯨ ꯈꯪꯉꯔꯣꯏ ꯀꯩꯅꯣ ꯍꯥꯏꯗꯤ ꯈꯪꯗꯕꯁꯨ ꯌꯥꯎꯔꯅꯤ ꯍꯥꯏꯗꯤ ꯃꯃꯤꯡ ꯃꯥꯟꯅꯕ ꯌꯥꯝ ꯂꯩꯌꯦꯕꯀꯣ ꯑꯗꯨꯅ ꯍꯧꯖꯤꯛꯀꯤ ꯃꯈꯟ ꯌꯥꯝ ꯂꯩꯕꯅꯤꯅ ꯑꯗꯨꯅ ꯑꯩ ꯄꯨꯡ ꯇꯥꯡ ꯇꯔꯥꯃꯥꯊꯣꯏ ꯁ꯭ꯋꯥꯏꯗ ꯑꯃꯨꯛ ꯂꯣꯜꯂꯒꯅ ꯑꯃꯨꯛ ꯅꯨꯡꯗꯥꯡ ꯋꯥꯏꯔꯝꯒꯤ ꯄꯨꯡ ꯃꯔꯤ ꯃꯉꯥ ꯁ꯭ꯋꯥꯏꯗ ꯂꯣꯟꯕ ꯅꯠꯇ꯭ꯔꯣ ꯑꯗꯥꯏꯗ ꯂꯣꯜꯂꯦ ꯑꯗꯨꯗꯤ ꯇꯔꯥ ꯃꯥꯊꯣꯏ ꯃꯔꯛꯇ ꯂꯥꯛꯂꯁꯨ ꯅꯨꯡꯗꯥꯡ ꯋꯥꯏꯔꯝ ꯄꯨꯡ ꯑꯃ ꯑꯅꯤ ꯁ꯭ꯋꯥꯏꯗ ꯂꯥꯛꯄ ꯑꯗꯨꯝ ꯌꯥꯕ ꯅꯠꯇ꯭ꯔꯣ ꯑꯗꯥꯏꯗ ꯑꯣꯏꯅ ꯂꯥꯛꯑꯒ ꯄꯣꯠꯇꯣ ꯌꯦꯡꯉꯒꯦ ꯑꯗꯨꯒ ꯀꯔꯝꯕꯅ ꯐꯒꯗꯒꯦꯗꯣ ꯃꯣꯏꯅ ꯍꯥꯏꯔꯛꯄ ꯃꯃꯤꯡꯗꯣ ꯑꯗꯨ ꯍꯥꯏꯔꯛꯑꯒ ꯑꯃꯥꯏꯅ ꯇꯧꯔꯒ ꯂꯥꯛꯑꯒꯦ ꯑꯩꯁꯨ ꯀꯥꯎꯈ꯭ꯔꯦ ꯃꯃꯤꯡꯗꯣ ꯃꯣꯏ ꯍꯥꯏꯔꯛꯏꯗꯣ ꯑꯃꯨꯛ ꯍꯪꯇꯥꯔꯦ ꯍꯪꯉꯒ ꯑꯗꯨꯒ ꯆꯪꯉꯛꯑꯒꯦ ꯑꯗꯨꯒ ꯃꯣꯏꯗ ꯑꯃꯨꯛ ꯀꯩꯅꯣ ꯇꯧꯔꯒ ꯊꯥꯔꯛꯑꯣꯅ ꯍꯥꯏꯔꯒ ꯋꯥꯆꯦꯞꯇ ꯈꯨ ꯈꯔ ꯈꯔ ꯅꯥꯔꯤꯁꯦ ꯑꯗꯨ ꯇꯩꯔꯗꯤ ꯐꯅꯤ ꯃꯣꯏ ꯀꯩꯅꯣꯒꯤ ꯑꯌꯨꯔꯚꯦꯗꯤꯛꯀꯤꯅꯦꯅꯒ ꯀꯩꯅꯣꯒ ꯍꯧꯖꯤꯛꯀꯥꯟꯒꯤ ꯌꯥꯝ ꯊꯣꯂꯛꯏꯗꯨꯕꯨ ꯑꯐ ꯑꯐꯕ ꯊꯣꯂꯛꯑꯦ ꯈꯔ ꯍꯥꯏ ꯀꯔꯤ ꯃꯃꯤꯡꯅꯣ ꯑꯗꯨꯁꯨ ꯑꯝ ꯈꯪꯗꯦ ꯃꯣꯏ ꯍꯥꯏꯔꯛꯏꯗꯣ ꯏꯃꯥ ꯄꯣꯛꯄꯗꯒꯤ ꯇꯥꯗꯦ ꯑꯗꯨꯗ

ꯑꯗꯨꯅꯦ ꯍꯥꯏꯁꯦ ꯑꯩꯁꯨ ꯀꯦꯃꯤꯀꯦꯜꯒꯤ ꯍꯧꯖꯤꯛꯀꯥꯟ ꯃꯦꯗꯤꯁꯤꯟꯒꯤ ꯁꯤꯒꯨꯝꯕꯗꯤ ꯑꯩꯅ ꯇꯩꯅꯤꯡꯕ ꯆꯥꯅꯤꯡꯗꯕ ꯑꯗꯨꯒꯤ ꯄꯣꯠꯇꯣ ꯑꯗꯨꯗꯤ ꯅꯨꯃꯤꯗꯥꯡ ꯋꯥꯏꯔꯝ ꯍꯌꯦꯡ ꯂꯥꯛꯇ꯭ꯔꯒꯁꯨ ꯍꯥꯡꯆꯤꯠꯇꯤ ꯑꯗꯨꯝ ꯊꯕꯛ ꯂꯩꯇꯃꯤ ꯑꯗꯨꯝ ꯍꯥꯡꯆꯤꯠꯇꯨ ꯍꯥꯡꯒꯗ꯭ꯔ ꯍꯌꯦꯡ ꯂꯥꯛꯇ꯭ꯔꯒꯁꯨ ꯑꯗꯨꯗꯤ ꯑꯌꯨꯛ ꯄꯨꯡ ꯑꯃ ꯑꯅꯤ ꯁ꯭ꯋꯥꯏꯗ ꯆꯪꯉꯛꯑꯒꯦ ꯑꯗꯨꯒ ꯑꯗꯨꯗ ꯈꯪꯉꯅꯤ ꯍꯥꯏꯗꯤ ꯈꯪꯉꯅꯦꯗꯤ ꯑꯗꯥꯏꯗ ꯂꯥꯛꯄꯅꯗꯤ ꯐꯒꯗ ꯃꯥꯜꯂꯦ ꯑꯌꯨꯛꯇꯁꯨ ꯊꯕꯛ ꯑꯌꯨꯛꯇꯁꯨ ꯊꯕꯛ ꯂꯩ ꯑꯗꯣ ꯊꯕꯛꯇꯤ ꯊꯕꯛ ꯂꯩꯔꯗꯤ ꯊꯕꯛ ꯁꯨꯖꯤꯟꯒꯗꯕ ꯅꯠꯇꯦꯗ ꯀꯩꯅꯣ ꯈꯨꯁꯨ ꯅꯨꯡꯉꯥꯏꯇꯦ ꯑꯗꯣ ꯑꯗꯨ ꯇꯧꯔ ꯇꯩꯔꯀꯥꯟ ꯐꯔꯀꯥꯟꯗ ꯇꯧꯒꯦ ꯇꯧꯕꯅꯤꯗ ꯑꯗꯨꯗ ꯑꯗ ꯏꯇꯩꯃ ꯑꯗꯨꯗ ꯐꯝꯃꯤ ꯈꯣꯠꯂꯤꯅ ꯑꯩꯅ ꯃꯤꯉꯣꯟꯗ ꯍꯪꯉꯦꯕꯀꯣ ꯏꯇꯩꯃ ꯈꯣꯡꯅꯥꯡ ꯑꯅꯤ ꯀꯥꯔꯛꯇ ꯐꯝꯃꯦꯅ ꯃꯤꯅ ꯍꯥꯏꯅꯕ ꯑꯗꯨꯗ ꯑꯗꯨꯗ ꯑꯩꯅ ꯁꯤꯗ ꯑꯣꯏꯅ ꯂꯥꯛꯑꯒ ꯄꯨꯡ ꯀꯌꯥꯗ ꯍꯥꯡꯕꯅꯣ ꯈꯣꯠꯄꯅꯣ ꯉꯔꯥꯡꯁꯨ ꯂꯥꯛꯑꯦ ꯃꯤ ꯑꯗꯨ ꯖꯒꯥꯁꯨ ꯈꯪꯗ꯭ꯔꯦ ꯑꯗꯨ ꯉꯁꯤꯗꯪ ꯐꯣꯟ ꯅꯝꯕꯔ ꯂꯧꯅꯔꯒ ꯑꯃꯨꯛ ꯇꯧꯔꯛꯏꯅꯤ ꯀꯔꯥꯏꯗ ꯐꯝꯃꯤꯅꯣꯅ ꯈꯣꯡꯅꯥꯡ ꯈꯣꯡꯅꯥꯡ ꯑꯅꯤ ꯀꯥꯔꯛ ꯑꯅꯤ ꯀꯥꯔꯛ ꯀꯗꯥꯏꯗ ꯐꯝꯃꯤꯅꯣꯅ ꯍꯪꯉꯒ ꯑꯗꯨꯗꯤ ꯍꯌꯦꯡ ꯂꯥꯛꯇ꯭ꯔꯁꯨ ꯍꯥꯏꯐꯦꯠꯇ ꯑꯗꯨꯝ ꯖꯒꯥꯗꯣ ꯈꯪꯉꯅꯤ ꯑꯗꯨꯗꯤ ꯑꯗꯣ ꯀꯣꯟꯅꯨꯡꯃꯥꯡ ꯍꯥꯏꯔꯣ ꯍꯧꯖꯥꯛꯀꯤꯗꯣ ꯑꯩꯗꯤ ꯈꯣꯡꯅꯥꯡ ꯑꯅꯤ ꯍꯥꯏꯌꯦꯅ ꯇꯥꯔꯨꯔꯦ ꯑꯣ ꯑꯗꯨ ꯀꯣꯅꯨꯡꯃꯥꯡ ꯑꯣꯏꯔꯗꯤ ꯑꯗꯨꯝ ꯈꯪꯉꯅꯤꯗ ꯑꯩꯅ ꯈꯣꯡꯅꯥꯡ ꯑꯅꯤꯑꯅ ꯈꯜꯂꯨꯕ ꯀꯣꯅꯨꯡꯃꯥꯡꯗ ꯑꯣꯏꯔꯒꯗꯤ ꯀꯣꯅꯨꯡꯃꯥꯡꯒꯤ ꯍꯥꯏꯖꯤꯟꯕꯝꯒꯤꯗ ꯀꯩꯅꯣ ꯋꯥꯡꯈꯩꯔꯣꯝ ꯆꯠꯄꯩꯗꯣ ꯑꯗꯔꯣ ꯐꯝꯃꯤꯗꯣ ꯑꯣ ꯑꯗꯨꯗ ꯑꯗꯨꯝ ꯂꯥꯛꯄ ꯌꯥꯔꯦ ꯑꯩꯗꯤ ꯈꯣꯡꯅꯥꯡ ꯑꯅꯤ ꯀꯥꯔꯛꯇꯁꯨ ꯑꯃ ꯐꯝꯃꯦ ꯍꯥꯏꯌꯦ ꯀꯅꯥ ꯀꯅꯥꯅꯣ ꯈꯪꯗꯤꯌꯦ ꯑꯥ ꯑꯥ ꯑꯌꯨꯔꯚꯦꯗꯤꯛꯀꯤꯁꯦ ꯌꯥꯝ ꯍꯧꯖꯤꯛꯇꯤ ꯌꯥꯝ ꯆꯠꯂꯕ ꯃꯥꯜꯂꯦ ꯍꯧꯖꯤꯛꯇꯤ ꯃꯅꯤꯄꯨꯔꯗ ꯃꯥꯅꯤ ꯃꯥꯅꯤ ꯑꯗꯨꯕꯨꯗꯤ ꯆꯨꯝꯃꯦ ꯑꯗꯨꯝꯗꯤ ꯍꯧꯖꯤꯛꯇꯤ ꯌꯥꯝꯅ ꯄꯣꯠꯁꯦ ꯑꯗꯨꯅꯁꯨ ꯁꯥꯏꯠ ꯏꯐꯦꯛ ꯂꯩꯇꯦ ꯍꯥꯏꯌꯦꯕ ꯑꯗꯨꯅ ꯃꯤꯅ ꯑꯗꯨ ꯇꯩꯔꯒ ꯆꯥꯔꯒ ꯌꯦꯡꯉꯣ ꯑꯗꯨꯒ ꯑꯗꯨꯗ ꯐꯔꯒꯗꯤ ꯑꯇꯣꯞꯄ ꯒꯨꯂꯤ ꯆꯥꯔꯨꯅꯣ ꯍꯥꯏꯑꯕ ꯑꯗꯨꯒ ꯑꯗꯣ ꯑꯥ ꯑꯗꯣ ꯑꯩꯈꯣꯏꯅ ꯑꯩꯈꯣꯏꯅ ꯍꯧꯖꯤꯛ ꯑꯩꯈꯣꯏꯅ ꯍꯧꯖꯤꯛ ꯑꯩꯈꯣꯏꯒꯤ ꯀꯣꯅꯨꯡꯃꯥꯡꯗ ꯐꯝꯃꯤꯕ ꯑꯩꯈꯣꯏ ꯃꯇꯝꯁꯤꯕꯨ ꯄꯨꯡꯁꯤꯕꯨ ꯏꯇꯩꯃ ꯍꯣꯏꯅ ꯄꯨꯡ ꯆꯪꯕꯒꯤ ꯄꯨꯡ ꯃꯉꯥ ꯑꯗꯥꯏꯕꯣꯛꯇ ꯐꯝꯃꯒꯁꯨ ꯑꯗꯨꯗꯤ ꯑꯣ ꯄꯨꯡ ꯑꯗꯨ ꯑꯣꯏꯔꯒꯗꯤ ꯎꯝ ꯑꯣ ꯑꯗꯨꯗꯤ ꯑꯗꯨꯗꯤ ꯑꯌꯨꯛꯇꯗꯤ ꯂꯥꯛꯑꯔꯣꯏ ꯑꯌꯨꯛꯇ ꯑꯌꯨꯛꯇꯗꯤ ꯑꯌꯨꯛꯇ ꯂꯥꯛꯑꯔꯣꯏ ꯑꯩꯒꯤ ꯊꯕꯛ ꯂꯩ ꯅꯨꯡꯗꯥꯡ ꯋꯥꯏꯔꯝ ꯑꯥ ꯑꯣ ꯌꯥꯏ ꯑꯗꯨꯗ ꯆꯪꯉꯛꯑꯒꯦ ꯑꯩ ꯐꯣꯟ ꯅꯝꯕꯔ ꯊꯤꯔꯤꯉꯥꯏ ꯑꯌꯨꯛꯇ ꯊꯤꯔꯤꯃꯤꯅꯦ ꯑꯗꯣ ꯐꯣꯟꯗꯣ ꯑꯩꯅ ꯀꯥꯎ ꯑꯩꯉꯣꯟꯗ ꯍꯥꯟꯅ ꯂꯩꯔꯝꯕꯗꯨꯗꯤ ꯌꯥꯎꯒꯤꯗ꯭ꯔꯕ ꯑꯗꯨꯗ ꯑꯃꯨꯛ ꯀꯩꯅꯣ ꯇꯧꯔꯒ ꯍꯪꯉꯛꯑꯀꯥꯟꯗ ꯑꯃꯨꯛ ꯑꯉꯥꯡꯁꯤꯡꯗ ꯍꯪꯉꯀꯥꯟꯗ ꯑꯃꯨꯛ ꯂꯧꯔꯒ ꯑꯃꯨꯛ ꯇꯧꯔꯛꯏꯅꯦ ꯑꯗꯣ ꯀꯔꯥꯏꯖꯒꯥꯗ ꯐꯝꯕꯅꯣ ꯑꯩꯗꯤ ꯈꯣꯡꯅꯥꯡ ꯑꯅꯤ ꯀꯥꯔꯛꯇꯁꯨ ꯂꯩ ꯍꯥꯏꯕꯗꯨꯗ ꯈꯣꯡꯅꯥꯡ ꯑꯅꯤ ꯀꯥꯔꯛꯇꯅꯦꯅ ꯂꯧꯕ ꯑꯗꯣ ꯀꯣꯅꯨꯡꯃꯥꯡꯗ ꯑꯣꯏꯔꯦ ꯀꯣꯅꯨꯡꯃꯥꯡꯗ ꯑꯣꯏꯔꯒꯗꯤ ꯌꯥꯅꯤ ꯑꯥ ꯍꯣꯏ ꯁꯤꯠꯄꯗꯤ ꯉꯁꯤꯗꯒꯤ ꯁꯦꯞ ꯇꯧꯁꯤꯜꯂꯅꯤ ꯑꯗꯨꯕꯨꯗꯤ ꯈꯪꯉꯅꯤꯌꯦ ꯑꯗꯨꯕꯨꯗꯤ ꯁꯦꯞ ꯇꯧꯁꯤꯜꯂꯒꯦ ꯈꯜꯂꯦ ꯑꯣ ꯑꯥ ꯑꯣ ꯍꯣꯏ ꯍꯣꯏ ꯌꯥꯔꯦ ꯌꯥꯔꯦ ꯀꯩꯅꯣ ꯑꯥ ꯎꯝ